ꯑꯩꯒꯤ ꯄꯨꯟꯁꯤꯗ ꯑꯩꯒꯤ ꯑꯄꯥꯝꯕ ꯄꯥꯟꯗꯝ ꯑꯃ ꯍꯥꯏꯌꯨ ꯍꯥꯏꯕ ꯇꯥꯔꯒꯗꯤ ꯑꯩ ꯏꯁꯥꯃꯛ ꯂꯣꯏꯅꯅ ꯍꯧꯖꯤꯛ ꯍꯧꯔꯛꯂꯤꯕ ꯑꯃꯁꯨꯡ ꯇꯨꯡꯗ ꯂꯥꯛꯀꯗꯧꯔꯤꯕ ꯃꯤꯔꯣꯟꯁꯤꯡ ꯑꯃꯁꯨꯡ ꯅꯍꯥꯁꯤꯡ ꯍꯧꯖꯤꯛ ꯍꯧꯖꯤꯛꯀꯤ ꯅꯍꯥꯔꯣꯟꯁꯤꯡ ꯑꯁꯤ ꯍꯛꯆꯥꯡ ꯐꯅ ꯍꯤꯡꯕ ꯑꯗꯨ ꯑꯩ ꯌꯥꯝ ꯄꯥꯝꯖꯩ ꯃꯁꯤ ꯀꯃꯥꯏꯅ ꯑꯩꯅ ꯈꯜꯂꯛꯈꯤꯕꯅꯣ ꯍꯥꯏꯕ ꯇꯥꯔꯒꯗꯤ ꯍꯧꯖꯤꯛ ꯀꯥꯟꯒꯤ ꯅꯍꯥꯔꯣꯟꯁꯤꯡ ꯑꯁꯤꯅ ꯅꯠꯇꯕ ꯆꯤꯟꯖꯥꯛ ꯃꯌꯥꯝ ꯑꯃ ꯁꯤꯖꯤꯟꯅꯔꯒ ꯂꯥꯏꯔꯤꯛ ꯇꯝꯒꯗꯕ ꯃꯇꯝꯗ ꯇꯝꯗꯕ ꯑꯗꯒꯤ ꯃꯁꯥꯒꯤ ꯏꯃꯨꯡꯒꯤ ꯃꯃꯥ ꯃꯄꯥꯒꯤ ꯃꯇꯦꯡ ꯄꯥꯡꯒꯗꯕꯁꯤꯡ ꯑꯗꯨ ꯅꯤꯁꯥꯗ ꯑꯗꯨꯝ ꯂꯨꯞꯄ ꯂꯩꯈꯤꯕ ꯑꯗꯨꯅ ꯃꯔꯝ ꯑꯣꯏꯔꯒ ꯑꯩꯈꯣꯏꯒꯤ ꯑꯩꯈꯣꯏꯒꯤ ꯁꯣꯁꯥꯏꯇꯤ ꯑꯩꯈꯣꯏꯒꯤ ꯁꯃꯥꯖꯁꯤꯗ ꯑꯗꯨꯛꯀꯤ ꯃꯇꯤꯛ ꯐꯩꯔꯦꯡ ꯇꯨꯔꯦꯡꯒꯤ ꯄꯨꯟꯁꯤ ꯑꯃꯗ ꯍꯤꯡꯈꯤꯕꯗꯨ ꯃꯌꯥꯝ ꯑꯃ ꯑꯗꯨꯒꯨꯝꯕ ꯃꯌꯥꯝ ꯑꯃ ꯎꯔꯨꯕꯗꯒꯤ ꯁꯤꯃꯇꯪ ꯑꯩꯒꯤ ꯋꯥꯈꯜꯗ ꯑꯩꯒꯤ ꯉꯝꯖꯕ ꯑꯩꯒꯤ ꯂꯦꯕꯦꯟꯗ ꯃꯁꯤꯃꯇꯪ ꯑꯩ ꯍꯣꯡꯗꯣꯛꯄ ꯉꯝꯅꯅꯕ ꯑꯩꯅ ꯁꯨꯃꯥꯏꯅ ꯈꯟꯕ ꯍꯧꯈꯤꯕꯅꯤ ꯑꯗꯨꯅ ꯃꯁꯤ ꯍꯥꯏꯔꯤꯕ ꯐꯠꯇꯕ ꯅꯤꯁꯥꯁꯤꯡ ꯑꯁꯤ ꯁꯤꯖꯤꯟꯅꯔꯒ ꯁꯨꯝ ꯄꯨꯟꯁꯤꯁꯦ ꯃꯌꯥꯝ ꯑꯃꯁꯨ ꯅꯍꯥ ꯃꯌꯥꯝꯁꯨ ꯃꯥꯡꯈ꯭ꯔꯦ ꯑꯗꯨꯅ ꯃꯁꯤꯒꯤ ꯅꯤꯁꯥ ꯁꯤꯗꯒꯤ ꯁꯦꯡꯅ ꯂꯩꯍꯜꯂꯕ ꯃꯇꯨꯡ ꯑꯗꯨꯗ ꯃꯣꯏꯁꯦ ꯑꯅꯧꯕ ꯄꯨꯟꯁꯤ ꯑꯃꯗ ꯃꯥꯒꯤ ꯗꯥꯏꯇ ꯂꯩꯕ ꯃꯤꯁꯛ ꯑꯗꯩ ꯃꯁꯥꯅ ꯇꯧꯒꯗꯕ ꯑꯗꯒꯤ ꯃꯃꯥ ꯃꯄꯥꯒꯤ ꯃꯇꯦꯡ ꯄꯥꯡꯒꯗꯕ ꯃꯁꯥ ꯃꯁꯥꯒꯤ ꯊꯕꯛꯁꯤꯡ ꯑꯗꯨ ꯐꯖꯅ ꯈꯪꯕ ꯂꯣꯏꯅꯅ ꯃꯁꯥ ꯃꯁꯥ ꯃꯁꯥ

ꯑꯗꯨ ꯑꯩ ꯄꯥꯝꯖꯩ ꯑꯁꯤ ꯃꯔꯨ ꯑꯣꯏꯅ ꯈꯨꯗꯤꯡꯃꯛ ꯑꯁꯤ ꯑꯩꯉꯣꯟꯗ ꯁꯨꯃꯥꯏꯅ ꯐꯥꯎꯔꯛꯈꯤꯕꯁꯤ ꯊꯦꯡꯅꯔꯤꯕ ꯑꯩꯒꯤ ꯑꯩꯒꯤ ꯏꯔꯝꯗꯝ ꯑꯩꯒꯤ ꯑꯩꯒꯤ ꯂꯩꯀꯥꯏ ꯑꯁꯤꯗ ꯑꯗꯨꯝ ꯑꯩꯒꯤ ꯃꯤꯠꯅ ꯎꯔꯛꯄ ꯁꯤꯒꯨꯝꯕ ꯃꯌꯥꯝꯁꯤꯗꯒꯤꯁꯨ ꯁꯤꯒꯨꯝꯕꯒꯤ ꯋꯥꯈꯜꯂꯣꯟꯁꯤ ꯑꯩꯉꯣꯟꯗ ꯁꯨꯃꯥꯏꯅ ꯑꯩꯒꯤ ꯁꯤꯒꯤ ꯐꯤꯔꯦꯞꯁꯤꯗ ꯑꯣꯏꯅ ꯑꯩ ꯂꯦꯞꯄꯒꯦ ꯍꯥꯏꯕꯒꯤ ꯏꯍꯨꯜ ꯃꯌꯥꯝ ꯑꯃ ꯑꯩꯉꯣꯟꯗ ꯐꯪꯈꯤ